ꯑꯩꯈꯣꯏꯒꯤ ꯅꯣꯡꯖꯨ ꯊꯥ ꯃꯇꯝꯗ ꯍꯥꯏꯇꯥꯔꯦ ꯃꯁꯤꯗ ꯑꯩꯈꯣꯏꯒꯤ ꯀꯣꯂꯦꯔꯥ ꯁꯤ ꯊꯣꯛꯀꯜꯂꯤ ꯀꯣꯂꯦꯔꯥꯅ ꯑꯩꯈꯣꯏꯒꯤ ꯑꯦꯀ꯭ꯌꯨꯠ ꯚꯥꯏꯔꯦꯜ ꯗꯤꯖꯤꯁ ꯍꯥꯏꯇꯥꯔꯦ ꯃꯁꯤꯅ ꯑꯩꯈꯣꯏꯒꯤ ꯃꯤ ꯁꯤ ꯁꯤꯍꯟꯕꯒꯤ ꯆꯥꯡ ꯐꯥꯎꯗ ꯅꯍꯥꯟꯕ ꯌꯥꯏ ꯀꯣꯂꯦꯔꯥ ꯍꯥꯏꯕꯁꯤ ꯑꯩꯈꯣꯏꯒꯤ ꯕ꯭ꯔꯤꯕ꯭ꯔꯤꯑꯣ ꯀꯣꯂꯦꯔꯤꯌꯥ ꯍꯥꯏꯕ ꯃꯍꯤꯛꯁꯤꯅ ꯊꯣꯛꯍꯟꯕꯅꯤ ꯃꯁꯤ ꯑꯌꯥꯝꯕ ꯀꯝꯃꯨꯅꯤꯇꯤ ꯍꯥꯏꯕꯇꯥꯔꯦ ꯑꯩꯈꯣꯏꯒꯤ ꯂꯣ ꯁꯣꯁꯤꯑꯣ ꯏꯀꯣꯅꯣꯃꯤꯛ ꯀꯩꯅꯣ ꯀꯃꯨꯅꯤꯇꯤꯗ ꯊꯣꯛꯍꯜꯂꯤ ꯍꯥꯏꯗꯤ ꯐꯖꯅ ꯍꯥꯏꯖꯦꯅꯤꯛ ꯑꯣꯏꯗꯕ ꯄꯣꯠ ꯆꯩ ꯒꯨꯝꯕ ꯆꯥꯔꯨꯕ ꯑꯁꯤꯒꯨꯝꯕꯗꯒꯤ ꯇꯧꯒꯜꯂꯤ ꯃꯥꯒꯤ ꯂꯥꯏꯑꯣꯡꯁꯤꯡ ꯍꯥꯏꯔꯒꯗꯤ ꯗꯥꯏꯔꯤꯌꯥ ꯃꯔꯨꯑꯣꯏꯅ ꯑꯣꯕ ꯑꯗꯨꯒ ꯄꯨꯛ ꯅꯕ ꯁꯤ ꯇꯧꯒꯜꯂꯤ

ꯀꯣꯂꯦꯔꯥꯁꯤ ꯃꯐꯝ ꯑꯃꯗ ꯅꯠꯇ꯭ꯔꯒ ꯑꯩꯈꯣꯏꯒꯤ ꯀꯃꯨꯅꯤꯇꯤ ꯑꯃ ꯄꯨꯂꯞ ꯊꯣꯛꯍꯟꯕ ꯌꯥꯏ ꯃꯁꯤ ꯂꯥꯏꯌꯦꯡꯕꯗ ꯌꯥꯝꯅ ꯂꯥꯏꯗꯤ ꯂꯥꯏꯕ ꯑꯗꯨꯒ ꯂꯨꯕꯁꯨ ꯑꯣꯏ ꯃꯇꯝ ꯆꯥꯅ ꯂꯥꯏꯌꯦꯡ ꯍꯧꯔꯒꯗꯤ ꯂꯥꯏ ꯃꯇꯝ ꯆꯥꯅ ꯂꯥꯏꯌꯦꯡ ꯍꯧꯗ꯭ꯔꯒꯗꯤ ꯂꯨꯒꯅꯤ ꯃꯥꯒꯤ ꯁꯝꯅ ꯍꯥꯏꯔꯒ ꯑꯩꯈꯣꯏꯒꯤ ꯂꯥꯏꯌꯦꯡꯕꯁꯤ ꯃꯥꯒꯤ ꯏꯁꯇꯦꯖꯀꯤ ꯃꯇꯨꯡ ꯏꯟꯅ ꯃꯥꯒꯤ ꯎꯠꯂꯛꯏꯕ ꯂꯥꯏꯑꯣꯡꯁꯤꯡꯗꯨꯒꯤ ꯃꯇꯨꯡ ꯏꯟꯅ ꯂꯥꯏꯌꯦꯡꯕꯗ ꯂꯥꯏꯌꯦꯡ ꯇ꯭ꯔꯤꯠꯃꯦꯟꯠꯁꯦ ꯇꯧꯒꯗꯕꯅꯤ ꯁꯝꯅ ꯍꯥꯏꯔꯕꯗ ꯑꯩꯈꯣꯏꯒꯤ ꯗꯥꯏꯔꯤꯌꯥꯁꯤ ꯌꯥꯝꯅ ꯇꯧꯔꯒꯗꯤ ꯃꯥ ꯏꯚꯟ ꯑꯩꯈꯣꯏꯒꯤ ꯁꯣꯛ ꯆꯠꯇꯅ ꯕꯤꯄꯤ ꯗꯥꯎꯟ ꯆꯠꯇꯅ ꯐꯥꯎ ꯇꯧꯔꯛꯄ ꯌꯥꯏ ꯑꯗꯨꯅ ꯑꯥꯏ ꯁꯤ ꯌꯨ ꯏꯚꯟ ꯑꯥꯏ ꯁꯤ ꯌꯨ ꯐꯥꯎ ꯌꯧꯕ ꯌꯥꯏ ꯑꯗꯨꯅ ꯑꯩꯈꯣꯏ ꯉꯜꯂꯤꯉꯩ ꯃꯇꯝꯗ ꯍꯧꯔꯛꯄꯒ ꯑꯩꯈꯣꯏꯅ ꯂꯥꯏꯌꯦꯡ ꯍꯧꯒꯗꯕꯅꯤ ꯂꯥꯏꯌꯦꯡꯕꯁꯤ ꯃꯔꯨ ꯑꯣꯏꯅ ꯑꯩꯈꯣꯏꯒꯤ ꯑꯣ ꯑꯥꯔ ꯑꯦꯁ ꯍꯥꯏꯕꯇꯥꯔꯦ ꯑꯣ ꯑꯥꯔ ꯑꯦꯁ ꯑꯣ ꯑꯥꯔ ꯑꯦꯁꯁꯤ ꯄꯤꯒꯗꯕꯅꯤ ꯑꯉꯥꯡꯗꯗꯤ ꯑꯣ ꯑꯥꯔ ꯑꯦꯁꯀ ꯖꯤꯡꯀ ꯃꯔꯨꯑꯣꯏꯅ ꯄꯤꯒꯗꯕꯅꯤ ꯍꯥꯏꯗꯤ ꯖꯤꯡꯁꯤꯅ ꯑꯩꯈꯣꯏ ꯒ꯭ꯂꯨꯀꯣꯁ ꯀꯨꯝꯕꯁꯤ ꯑꯦꯕꯖꯣꯔꯕ ꯇꯧꯕꯗ ꯃꯇꯦꯡ ꯄꯥꯡꯍꯜꯂꯤ ꯑꯗꯨꯒ ꯑꯣ ꯑꯥꯔ ꯑꯦꯁꯁꯤꯅ ꯉꯁꯥꯏꯒꯤ ꯏꯂꯦꯛꯇ꯭ꯔꯣꯂꯥꯏꯠ ꯀꯩ ꯍꯥꯏꯇꯥꯔꯦ ꯑꯩꯈꯣꯏꯒꯤ ꯈꯣꯡ ꯍꯥꯝꯕꯗ ꯏꯂꯦꯛꯇ꯭ꯔꯣꯂꯥꯏꯠ ꯃꯌꯥꯝ ꯃꯥꯡꯉꯦ ꯑꯗꯨꯗꯨ ꯔꯤꯄ꯭ꯂꯦꯅꯤꯁ ꯇꯧꯅꯕꯅꯤ ꯁꯤꯁꯦ ꯗꯥꯏꯔꯤꯌꯥꯁꯤ ꯃꯈꯜ ꯑꯍꯨꯝꯊꯣꯛꯅ ꯊꯣꯛꯄ ꯌꯥꯏ ꯃꯥꯏꯜ ꯃꯣꯗꯔꯦꯠ ꯁꯤꯚꯤꯌꯔ ꯃꯥꯏꯜꯗꯗꯤ ꯆꯨꯝꯅꯒꯤ ꯑꯩꯈꯣꯏ ꯌꯨꯝꯗ ꯍꯣꯝ ꯔꯤꯃꯦꯗꯤ ꯒꯨꯝꯕꯅ ꯑꯗꯨꯝ ꯇꯧꯕ ꯌꯥꯏ ꯑꯩꯈꯣꯏꯒꯤ ꯆꯤꯅꯤ ꯆꯥ ꯆꯤꯅꯤꯒꯨꯝꯕ ꯊꯨꯡꯒꯨꯝꯕ ꯑꯗꯨꯗꯣ ꯑꯣ ꯑꯥꯔ ꯑꯦꯁ ꯀꯨꯝꯕ ꯑꯗꯨꯝ ꯇꯧꯕ ꯌꯥꯏ ꯑꯗꯨꯒ ꯃꯣꯗꯔꯦꯠꯇꯅ ꯑꯃꯨꯛꯀ ꯃꯥꯒꯤ ꯑꯩꯈꯣꯏꯅ ꯌꯦꯡꯕꯗ ꯑꯩꯈꯣꯏꯒꯤ ꯈꯨꯠꯅ ꯏꯁꯀꯤꯟꯁꯤꯗ ꯑꯩꯈꯣꯏꯒꯤ ꯄꯤꯟꯆꯤꯡꯅ ꯍꯥꯏꯇꯥꯔꯦꯅꯦ ꯄꯤꯟꯆꯤꯡ ꯇꯧꯕ ꯃꯇꯝꯗ ꯃꯥꯒꯤ ꯕꯦꯛ ꯍꯥꯏꯇꯥꯔꯦꯅꯦ ꯕꯦꯛꯁꯦ ꯏꯁꯂꯣ ꯑꯣꯏꯕ ꯏꯁꯂꯣ ꯑꯣꯏꯔꯒꯗꯤ ꯃꯥꯒꯤ ꯍꯧꯖꯤꯛ ꯐ꯭ꯂꯨꯏꯗꯇꯨ ꯌꯥꯝ ꯂꯣꯁ ꯑꯣꯏꯈꯔꯦ ꯑꯗꯨꯅ ꯑꯥꯏꯕꯤ ꯐ꯭ꯂꯨꯏꯗ ꯀꯨꯝꯕ ꯗꯔꯀꯥꯔ ꯑꯣꯏꯔꯛꯀꯅꯤ ꯑꯗꯨꯒ ꯑꯩꯈꯣꯏꯒꯤ ꯃꯥꯒꯤ ꯑꯦꯟꯇꯤꯕꯥꯑꯣꯇꯤꯛ ꯍꯥꯏꯇꯥꯔꯦꯅꯦ ꯑꯦꯟꯇꯤꯕꯥꯑꯣꯇꯤꯛ ꯃꯥꯒꯤ ꯆꯥꯅꯕ ꯑꯦꯟꯇꯤꯕꯥꯑꯣꯇꯤꯛ ꯃꯦꯇ꯭ꯔꯣꯅꯤꯗꯥꯖꯣꯜ ꯑꯣꯏꯔꯣ ꯑꯗꯒꯤ ꯑꯣꯛꯐ꯭ꯣꯁꯥꯁꯤꯟꯕꯨ ꯑꯣꯏꯔꯣ ꯑꯗꯨꯝꯕ ꯄꯤꯕ ꯑꯃ ꯑꯗꯨꯒ ꯁꯤꯚꯤꯌꯥꯔ ꯗꯗꯤ ꯃꯥꯁꯦ ꯌꯥꯝꯅ ꯐ꯭ꯂꯨꯏꯗ ꯌꯥꯝꯅ ꯂꯣꯁ ꯑꯣꯏꯈ꯭ꯔꯦ ꯑꯗꯨꯅ ꯑꯩꯈꯣꯏꯒꯤ ꯑꯥꯏꯕꯤ ꯐ꯭ꯂꯨꯏꯗꯁꯤꯃ ꯀꯝꯄꯜꯁꯔꯤ ꯑꯩꯈꯣꯏ ꯄꯤꯕ ꯄꯤꯕ ꯗꯔꯀꯥꯔ ꯑꯣꯏ ꯃꯥꯒꯤ ꯑꯥꯎꯠ ꯔꯤꯁꯄꯣꯟꯁꯀꯤ ꯃꯇꯨꯡ ꯏꯟꯅ ꯑꯋꯥꯔꯁꯀꯤ ꯃꯇꯨꯡꯏꯟꯅ ꯄꯤꯒꯗꯕꯅꯤ ꯍꯥꯏꯗꯤ ꯇꯦꯟ ꯑꯦꯝ ꯑꯦꯜ ꯐꯣꯔ ꯑꯦꯛꯖꯥꯝꯄꯜ ꯇꯦꯟ ꯑꯦꯝ ꯑꯦꯜ ꯄꯔ ꯀꯦ ꯖꯤ ꯕꯣꯗꯤ ꯋꯦꯠꯁꯦ ꯑꯦꯕ꯭ꯔꯤ ꯑꯋꯥꯔ ꯃꯇꯨꯡ ꯃꯅꯨꯡꯗ ꯄꯤꯒꯗꯕꯅꯦ ꯃꯁꯦ ꯑꯗꯣ ꯁꯤꯒꯤꯁꯤꯡꯁꯦ ꯀꯃꯥꯏꯅ ꯉꯥꯛꯊꯣꯛꯀꯗꯒꯦ ꯍꯥꯏꯔꯀꯥꯟꯗ ꯑꯩꯈꯣꯏꯒꯤ ꯍꯦꯜꯊ ꯍꯥꯏꯖꯤꯟꯅ ꯍꯥꯏꯕꯇꯥꯔꯦꯅꯦ ꯍꯦꯜꯊ ꯍꯥꯏꯖꯤꯟꯁꯦ ꯌꯥꯝ ꯇꯧꯕ ꯑꯗꯒꯤ ꯁꯣꯞ ꯅ ꯁꯄꯣꯟꯒꯨꯝꯕꯅ ꯈꯨꯠ ꯁꯥ ꯁꯦꯡꯅ ꯍꯥꯝꯗꯣꯛꯄ ꯑꯩꯈꯣꯏ ꯁꯤ ꯌꯥꯝ ꯇꯧꯒꯗꯕꯅꯤ ꯑꯗꯨꯒ ꯇꯣꯏꯂꯦꯠ ꯂꯦꯇ꯭ꯔꯤꯟꯗ ꯆꯠꯂꯨꯔꯒ ꯈꯨꯠ ꯁꯥꯁꯤꯡꯁꯤ ꯁꯥꯄꯣꯟꯅ ꯍꯝꯗꯣꯛꯀꯗꯕꯅꯤ ꯑꯩꯈꯣꯏꯒꯤ ꯗꯕꯜꯂꯤꯌꯨ ꯑꯩꯆ ꯑꯣꯅ ꯄꯤꯕ ꯒꯥꯏꯗꯂꯥꯏꯟꯗ ꯑꯩꯈꯣꯏꯒꯤ ꯍꯦꯟ ꯋꯥꯁꯤꯡ ꯇꯦꯛꯅꯤꯛ ꯇꯔꯨꯛ ꯂꯩ ꯃꯁꯤ ꯌꯥꯔꯒꯗꯤ ꯃꯌꯥꯝ ꯄꯨꯟꯅ ꯈꯪꯃꯤꯟꯅꯒꯗꯕꯅꯤ ꯃꯁꯤꯅ ꯑꯩꯈꯣꯏꯒꯤ ꯁꯨꯝꯕ ꯍꯦꯟ ꯑꯦꯟ ꯐꯨꯗ ꯃꯥꯎꯠ ꯗꯤꯖꯤꯖ ꯂꯥꯏꯛ ꯍꯧꯖꯤꯛꯀꯤ ꯀꯣꯂꯦꯔꯥꯒꯨꯝꯕ ꯗꯥꯏꯔꯤꯌꯥ ꯊꯣꯔꯛꯏꯁꯤꯡꯁꯤꯗꯩ ꯌꯥꯝ ꯂꯥꯏꯅ ꯉꯥꯛꯊꯣꯛꯄ ꯉꯝꯒꯅꯤ